ꯃꯃꯥꯡ ꯍꯄꯇꯥꯗꯅꯦ ꯑꯩꯅꯅꯦ ꯑꯉꯥꯡꯒꯤ ꯖꯦꯀꯦꯠ ꯑꯃ ꯂꯩꯌꯦꯕꯀꯣ ꯑꯩꯆ ꯑꯦꯟ ꯑꯦꯝꯗꯒꯤ ꯑꯗꯣ ꯃꯃꯜꯗꯣ ꯌꯥꯝꯅ ꯇꯥꯡꯕꯁꯨ ꯅꯠꯇꯦ ꯔꯤꯖꯅꯦꯕꯜ ꯑꯣꯏꯌꯦ ꯑꯗꯨꯒ ꯄꯣꯠꯇꯨꯒ ꯍꯥꯏꯔꯒꯗꯤ ꯌꯥꯝꯅ ꯐꯩꯌꯦ ꯄꯣꯠꯇꯨꯁꯨ ꯊꯤꯅ ꯁꯣꯐ ꯑꯣꯏꯔꯒ ꯌꯥꯝꯅꯁꯨ ꯂꯨꯝꯃꯦ ꯋꯥꯔꯝ ꯑꯣꯏꯌꯦꯀꯣ ꯑꯗꯨꯒꯅꯦ ꯁ꯭ꯇꯤꯆꯤꯡꯒꯁꯦ ꯌꯥꯝ ꯐꯖꯩꯌꯦ ꯃꯥꯒꯤ ꯐꯤꯠꯇꯤꯡ ꯂꯣꯏꯅ ꯐꯖꯩ ꯑꯗꯨꯅ ꯃꯇꯨꯡ ꯇꯥꯔꯛꯄꯗꯁꯨ ꯑꯩ ꯑꯩꯆ ꯑꯦꯟ ꯑꯦꯝꯗꯒꯤ ꯂꯩꯒꯦꯅ ꯈꯜꯂꯤ ꯑꯉꯥꯡꯁꯤꯡꯁꯤꯒꯤ ꯑꯗꯣ ꯃꯌꯥꯝꯗꯁꯨ ꯑꯗꯨꯝ ꯑꯩ ꯏꯃꯥꯟꯅꯕꯤꯗꯁꯨ ꯑꯗꯨꯝ ꯍꯥꯏꯅꯤꯡꯉꯦ ꯁꯤꯒꯤ ꯄ꯭ꯔꯗꯛꯁꯦ ꯂꯩꯌꯣꯅ ꯑꯩꯆ ꯑꯦꯟ ꯑꯦꯝꯒꯤ ꯄ꯭ꯔꯗꯛꯁꯦ ꯌꯥꯝ ꯐꯩ